ꯑꯩꯅ ꯂꯩꯖꯔꯤꯕ ꯃꯣꯔꯦꯁꯤ ꯇꯥꯎꯟ ꯃꯆꯥ ꯑꯃꯅꯤ ꯃꯤꯅꯨꯁꯤꯄꯥꯜ ꯑꯦꯔꯤꯌꯥ ꯍꯥꯏꯅ ꯗꯤꯀ꯭ꯂꯤꯌꯔ ꯇꯧꯔꯒꯁꯨ ꯃꯐꯝ ꯑꯁꯤꯗ ꯆꯥꯎꯈꯠꯄ ꯌꯥꯕ ꯇꯨꯔꯤꯖꯝ ꯍꯥꯏꯕꯨ ꯂꯝꯀꯣꯏꯕ ꯂꯥꯛꯄꯕꯨꯗꯤ ꯃꯥꯔꯀꯦꯇꯤꯡ ꯇꯧꯕ ꯂꯥꯛꯄꯅ ꯍꯦꯟꯅ ꯀꯥꯟꯅꯒꯅꯤ ꯍꯥꯏꯅ ꯈꯜꯂꯤ ꯑꯗꯨꯒ ꯂꯥꯏꯕꯛ ꯊꯤꯕ ꯑꯃꯅ ꯃꯦꯟꯃꯥꯔꯁꯦ ꯍꯧꯖꯤꯛ ꯁꯤꯕꯤꯜ ꯋꯥꯔ ꯇꯧꯕ ꯃꯔꯝꯅ ꯃꯐꯝ ꯑꯁꯤꯗ ꯇꯨꯔꯤꯖꯝ ꯍꯥꯟꯅꯗꯤ ꯀꯤꯂꯣꯃꯤꯇꯔ ꯇꯔꯥ ꯇꯔꯥꯃꯉꯥ ꯆꯪꯕ ꯌꯥꯔꯝꯃꯤ

ꯍꯧꯖꯤꯛꯇꯤ ꯔꯦꯁꯇ꯭ꯔꯤꯛꯁꯟ ꯂꯩꯔꯕꯅꯤꯅ ꯆꯪꯕꯁꯤ ꯌꯥꯗ꯭ꯔꯕꯅꯤꯅ

ꯀꯔꯤ ꯇꯧꯕ ꯌꯥꯕꯒꯦ ꯍꯥꯏꯕꯗ ꯃꯥꯔꯀꯦꯇꯤꯡ ꯇꯨꯔꯤꯖꯝꯁꯨ ꯌꯥꯗ꯭ꯔꯦ ꯍꯥꯟꯅꯗꯤ ꯃꯥꯔꯀꯦꯇꯤꯡ ꯇꯨꯔꯤꯖꯝ ꯌꯥꯏꯌꯦꯅ ꯂꯧꯏ ꯌꯥꯝ ꯅꯣꯡꯃꯗ ꯒꯥꯔꯤ ꯆꯍꯨꯝ ꯆꯥꯃ꯭ꯔꯤꯗꯒꯤ ꯇꯥꯗꯅ ꯆꯍꯨꯝ ꯆꯥꯃ꯭ꯔꯤ ꯍꯥꯏꯔꯤꯁꯤ ꯃꯤ ꯂꯤꯁꯤꯡ ꯅꯣꯡꯃꯗ ꯃꯤ ꯂꯤꯁꯤꯡ ꯑꯅꯤꯗꯒꯤ ꯇꯥꯗꯅ ꯂꯤꯁꯤꯡ ꯑꯍꯨꯝ ꯑꯅꯤꯗꯒꯤ ꯇꯥꯗꯅ ꯌꯥꯝꯃꯕꯗ ꯂꯤꯁꯤꯡ ꯃꯔꯤ ꯃꯉꯥ ꯌꯥꯝꯗ꯭ꯔꯕꯗ ꯂꯤꯁꯤꯡ ꯑꯅꯤꯗꯒꯤ ꯇꯥꯗꯅ ꯂꯥꯀꯄ ꯃꯐꯝ ꯑꯣꯏꯔꯝꯕꯅꯤ ꯑꯗꯣ ꯃꯐꯝ ꯑꯁꯤꯗ ꯇꯨꯔꯤꯖꯝ ꯆꯥꯎꯈꯠꯅꯕ ꯍꯣꯠꯅꯒꯦ ꯍꯥꯏꯔꯒꯗꯤ ꯕ꯭ꯌꯨꯇꯤ ꯁꯤꯅꯔꯤ ꯑꯣꯏꯕ ꯌꯥꯕ ꯅꯦꯆꯔꯦꯜꯒꯤ ꯎ ꯋꯥ ꯖꯪꯒꯜ ꯅꯦꯆꯔꯦꯜ ꯔꯤꯖꯣꯔꯁꯦꯁ ꯂꯩꯔꯤꯕ ꯃꯌꯥꯝ ꯁꯤ ꯌꯦꯡꯅꯅꯕ ꯆꯤꯡ ꯑꯃꯒ ꯑꯃꯒ ꯔꯣꯞ ꯋꯦ ꯔꯣꯞ ꯋꯦ ꯁꯦꯝꯃꯒ ꯁꯥꯏꯠ ꯕ꯭ꯌꯨ ꯇꯧꯅꯕ ꯃꯦꯟꯃꯥꯔꯒꯤ ꯕꯦꯜꯂꯤ ꯑꯣꯏꯕ ꯑꯦꯔꯤꯌꯥꯗꯨꯁꯨ ꯌꯦꯡꯕ ꯌꯥꯅꯅꯕ ꯁꯦꯝꯕ ꯅꯠꯇꯅ ꯊꯣꯏꯗꯣꯛꯅ ꯃꯁꯤꯗ ꯑꯗꯨꯒꯨꯝꯕ ꯇꯨꯔꯤꯖꯝ ꯆꯥꯎꯈꯠꯄ ꯌꯥꯕ ꯍꯦꯟꯅ ꯀꯥꯟꯅꯕ ꯌꯥꯕ ꯂꯝꯕꯤꯁꯦ ꯂꯩꯇꯦ ꯔꯣꯞ ꯋꯦꯁꯤ ꯁꯦꯝꯕ ꯍꯥꯏꯁꯤ ꯏꯁꯇꯦꯠ ꯒꯣꯔꯃꯦꯟ ꯈꯛꯇꯅ ꯇꯧꯕ ꯌꯥꯅꯦꯅ ꯊꯥꯖꯗꯦ ꯃꯔꯝꯗꯤ ꯃꯤꯅꯤꯁꯇ꯭ꯔꯤꯗꯒꯤ ꯏꯟꯗꯤꯌꯥ ꯒꯣꯔꯃꯦꯟꯗꯒꯤ ꯑꯌꯥꯕ ꯂꯧꯔꯒ ꯃꯗꯨꯒꯤ ꯁꯦꯝꯃꯨꯔꯒ ꯁꯥꯔꯨꯔꯒ ꯔꯤꯄꯔꯀꯔꯁꯟ ꯀꯔꯤ ꯂꯩꯅꯤ ꯍꯥꯏꯕꯅꯆꯤꯡꯕ ꯃꯗꯨ ꯃꯦꯟꯇꯦꯟ ꯇꯧꯕꯒꯤ ꯏꯟꯄ꯭ꯂꯣꯌꯤ ꯇꯔꯥ ꯀꯨꯟꯗꯒꯤ ꯍꯦꯟꯅꯁꯨ ꯌꯥꯔꯣꯏ ꯑꯗꯨ ꯇꯣꯡꯉꯒ ꯖꯪꯒꯜꯒꯤ ꯑꯦꯔꯤꯌꯥꯗꯨ ꯆꯤꯡ ꯑꯃꯗꯒꯤ ꯑꯃꯗ ꯀꯥꯜꯂ ꯆꯠꯄꯗꯨ ꯖꯪꯒꯜꯒꯤ ꯑꯦꯔꯤꯌꯥꯗꯨ ꯌꯦꯡꯕ ꯅꯠꯇꯅ ꯊꯣꯏꯗꯣꯛꯄ ꯇꯨꯔꯤꯖꯝ ꯆꯥꯎꯈꯠꯄ ꯌꯥꯕꯁꯤ ꯂꯩꯇꯦ ꯆꯍꯤ ꯑꯃ ꯑꯅꯤꯒꯤ ꯃꯃꯥꯡꯗꯗꯤ ꯌꯥꯝ ꯃꯔꯥꯡ ꯀꯥꯏꯅ ꯍꯧꯖꯤꯛ ꯑꯩꯅ ꯍꯥꯏꯖꯔꯤꯕ ꯄꯟꯖꯔꯤꯕ ꯑꯗꯨꯃꯥꯏꯅ ꯃꯥꯔꯀꯦꯇꯤꯡ ꯇꯨꯔꯤꯖꯝꯁꯤ ꯌꯥꯝ ꯃꯔꯥꯡ ꯀꯥꯏꯅ ꯂꯩꯔꯝꯃꯤ ꯑꯗꯣ ꯍꯧꯖꯤꯛꯇꯤ ꯅꯣꯡꯃ ꯅꯣꯡꯃꯒꯤ ꯗꯤꯗ꯭ꯔꯦꯠ ꯇꯧꯕꯗꯧꯅ ꯇꯧꯋꯤ ꯗ꯭ꯌꯨ ꯇꯨ ꯂꯣ ꯑꯦꯟ ꯑꯣꯔꯗꯔ ꯁꯤꯆꯨꯋꯦꯁꯟ ꯃꯣꯔꯦꯗ ꯂꯩꯔꯤꯕ ꯂꯣ ꯑꯦꯟ ꯑꯣꯔꯗꯔ ꯁꯤꯆꯨꯋꯦꯁꯟ ꯐꯠꯇꯕ ꯃꯦꯟꯃꯥꯔꯗ ꯁꯤꯕꯤꯜ ꯋꯥꯔ ꯇꯧꯕ ꯃꯔꯝꯅ ꯆꯍꯤ ꯑꯃ ꯃꯈꯥꯏ ꯃꯔꯨꯑꯣꯏꯅ ꯀꯣꯕꯤꯠ ꯏꯝꯄꯦꯛ ꯂꯥꯛꯄꯗꯒꯤ ꯇꯨ ꯊꯥꯎꯖꯟ ꯇ꯭ꯋꯦꯟꯇꯤꯗꯒꯤ ꯃꯤꯅꯤꯃꯥꯖ ꯇꯧꯔꯒ ꯂꯩꯔꯕꯅꯤ